ꯑꯩꯒꯤ ꯈ꯭ꯋꯥꯏꯗꯒꯤ ꯋꯥꯡꯕ ꯔꯦꯀꯣꯔꯠ ꯍꯥꯏꯔꯒꯗꯤ ꯇꯦꯟ ꯀꯤꯂꯣꯃꯤꯇꯔ ꯆꯦꯟꯕꯅꯦ ꯑꯗꯨꯒ ꯅꯨꯡꯇꯤꯒꯤꯗꯤ ꯂꯝꯖꯦꯟꯁꯦ ꯐꯥꯏꯚ ꯀꯤꯂꯣꯃꯤꯇꯔ ꯐꯥꯏꯚ ꯀꯤꯂꯣꯃꯤꯇꯔ ꯆꯥꯡ ꯆꯦꯜꯂꯦ ꯑꯩꯒꯤ ꯑꯗꯨꯒ ꯑꯩꯒꯤ ꯄꯥꯟꯗꯝ ꯍꯥꯏꯔꯒꯗꯤ ꯀꯩꯁꯨ ꯂꯩꯇꯦ ꯑꯩ ꯍꯛꯆꯥꯡ ꯐꯤꯠ ꯑꯣꯏꯅ ꯂꯩꯕꯁꯤ ꯈꯛꯇꯅꯤ